ꯍꯂꯣ ꯃꯦꯝ ꯑꯣꯏꯕꯤꯔꯕꯣ ꯑꯣ ꯑꯩꯈꯣꯏ ꯏꯁꯀꯥꯔꯁꯟ ꯆꯠꯀꯅꯦ ꯍꯥꯏꯕꯗꯣ ꯃꯦꯝ ꯗꯦꯠ ꯀꯌꯥꯗ ꯂꯦꯞꯅꯈ꯭ꯔꯒꯦ ꯎꯝ ꯑꯣ ꯑꯗꯣ ꯕꯁꯇꯤ ꯕꯁꯇꯤ ꯆꯥꯔꯖꯁꯤꯅ ꯀꯌꯥ ꯑꯣꯏꯕꯤꯗꯣꯏꯅꯣ ꯎꯝ ꯇꯥꯍꯧꯗ꯭ꯔꯦ ꯃꯦꯝ ꯑꯗꯣ ꯀꯔꯤ ꯃꯐꯝꯗꯤ ꯀꯌꯥ ꯆꯠꯇꯣꯏꯅꯣ ꯀꯔꯤ ꯂꯝꯗꯅꯣ ꯑꯥ ꯑꯥ ꯑꯥ ꯑꯣ ꯑꯗꯣ ꯃꯦꯝ ꯆꯥꯛꯁꯦ ꯇꯤꯐꯤꯟ ꯇꯧꯗꯣꯏꯔꯣ ꯅꯠꯇ꯭ꯔꯒ ꯁꯤꯗꯒꯤ ꯄꯨꯔꯒ ꯑꯥꯗ ꯊꯣꯡꯗꯣꯏꯔꯣ ꯑꯥ ꯑꯥ ꯑꯣ ꯑꯗꯣ ꯇꯤꯀꯦꯠꯁꯤꯗꯤ ꯁꯥꯇ꯭ꯔꯅ ꯀꯛꯇꯣꯏꯔꯣ ꯅꯠꯇ꯭ꯔꯒ ꯃꯦꯝꯈꯣꯏꯅ ꯀꯛꯇꯣꯏꯔꯣ ꯑꯥ ꯑꯣ ꯑꯥ ꯃꯦꯝ ꯑꯩ ꯂꯥꯛꯍꯧꯗ꯭ꯔꯦ ꯑꯗꯨꯅ ꯃꯦꯝꯗ ꯀꯣꯜ ꯇꯧꯔꯛꯄꯅꯤ ꯑꯗꯣ ꯃꯦꯝ ꯃꯤ ꯁꯨꯝ ꯃꯀꯣꯛ ꯉꯥꯎꯕ ꯀꯩꯗꯧꯕ ꯌꯥꯎꯕꯗꯨꯗꯤ ꯃꯦꯝꯈꯣꯏꯅ ꯒꯨꯂꯤ ꯌꯦꯟꯗꯣꯏꯔꯣ ꯅꯠꯇ꯭ꯔꯒ ꯌꯨꯝ ꯌꯨꯝꯗꯒꯤ ꯏꯁꯥꯅ ꯄꯨꯔꯛꯇꯣꯏꯅꯣ ꯑꯗꯨꯒ ꯁ꯭ꯀꯨꯜꯗ ꯄꯨꯡ ꯀꯌꯥꯗ ꯑꯩꯈꯣꯏꯅ ꯂꯥꯛꯇꯣꯏꯅꯣ ꯑꯥ ꯑꯥ ꯑꯥ ꯑꯗꯣ ꯃꯦꯝ ꯕꯁꯁꯤꯗꯤ ꯅꯨꯄꯤ ꯑꯃ ꯇꯣꯡꯉꯒ ꯅꯨꯄꯥ ꯑꯃ ꯇꯣꯡꯗꯣꯏꯔꯣ ꯅꯠꯇ꯭ꯔꯒ ꯅꯨꯄꯤꯈꯛ ꯇꯣꯡꯍꯜꯂꯒ ꯅꯨꯄꯥꯈꯛ ꯅꯨꯄꯥ ꯑꯃ ꯇꯣꯡꯉꯒ ꯅꯨꯄꯤ ꯑꯃ ꯇꯣꯡꯗꯣꯏꯔꯣ ꯅꯠꯇ꯭ꯔꯒ ꯅꯨꯄꯤꯒ ꯅꯨꯄꯥꯒ ꯒꯥꯔꯤꯁꯦ ꯄꯨꯟꯅ ꯁꯨꯝ ꯄꯨꯟꯁꯤꯟꯗꯣꯏꯔꯣ ꯎꯝ

ꯑꯥ ꯃꯦꯝ ꯑꯗꯨ ꯐꯣꯟꯗꯤ ꯁ꯭ꯀꯨꯜꯒꯤ ꯑꯣꯊꯣꯔꯤꯇꯤ ꯅꯠꯇ꯭ꯔꯒ ꯄ꯭ꯔꯤꯟꯁꯤꯄꯥꯜꯅ ꯁꯥꯇ꯭ꯔꯅ ꯄꯥꯏꯕ ꯌꯥꯕꯒꯤ ꯑꯌꯥꯕꯗꯤ ꯂꯥꯎꯊꯣꯛꯈ꯭ꯔꯕꯣ ꯑꯣ ꯃꯦꯝ ꯑꯗꯨꯗꯤ ꯐꯔꯦ ꯐꯔꯦ ꯊꯝꯃꯒꯦꯀꯣ ꯍꯣꯏ ꯍꯣꯏ ꯍꯣꯏ